ꯀꯨꯝ ꯉꯥ ꯐꯥꯕꯒꯤ ꯃꯔꯝꯅ ꯍꯥꯏꯕꯗꯤ ꯍꯥꯟꯅꯗꯤ ꯉꯥꯁꯦ ꯃꯔꯥꯡ ꯀꯥꯏꯅ ꯂꯩꯔꯝꯃꯦ ꯏꯁꯤꯡ ꯃꯔꯥꯡ ꯀꯥꯏꯕꯅꯤꯅ ꯍꯧꯖꯤꯛꯇꯤ ꯅꯣꯡꯒꯤ ꯏꯁꯤꯡ ꯃꯇꯝ ꯆꯥꯅ ꯇꯥꯔꯛꯇꯕꯗꯒꯤ ꯏꯁꯤꯡ ꯀꯪꯗꯕ ꯑꯗꯨꯗꯒꯤ ꯏꯁꯤꯡ ꯐꯠꯂꯛꯇꯕ ꯃꯇꯝꯗꯗꯤ ꯏꯁꯤꯡꯗꯣ ꯋꯥꯠꯂꯛꯄꯅꯤꯅ ꯉꯥꯁꯨ ꯃꯥꯡꯁꯤꯜꯂꯛꯑꯦ ꯑꯗꯨꯗꯒꯤ ꯉꯥꯁꯨ ꯐꯥꯕꯗ ꯍꯥꯏꯕꯗꯤ ꯈꯨꯗꯣꯡꯆꯥꯗꯕ ꯌꯥꯝꯅ ꯃꯥꯡꯕ ꯈꯣꯠꯄ ꯌꯥꯝ ꯊꯦꯡꯅꯩ ꯍꯥꯏꯇꯥꯔꯦꯅꯦ